ꯃꯣꯔꯦꯒꯤ ꯋꯥꯔꯠ ꯅꯝꯕꯔ ꯐꯥꯏꯚꯀꯤ ꯍꯥꯎꯁ ꯅꯝꯕꯔ ꯊꯥꯔꯇꯤꯟꯗ ꯂꯩꯕ ꯑꯩꯒꯤ ꯌꯨꯝꯗ ꯑꯩꯒꯤ ꯕꯤꯁꯃꯤꯂꯥ ꯍꯣꯇꯦꯜꯗꯒꯤ ꯄꯣꯠ ꯑꯅꯤ ꯑꯍꯨꯝꯈꯛ ꯑꯣꯔꯗꯔ ꯇꯧꯈꯤꯕꯅꯤ ꯑꯗꯨꯒꯤꯗꯣ ꯌꯥꯔꯒꯗꯤ ꯑꯃꯨꯛꯇ ꯊꯤꯟꯕꯤꯔꯛꯑꯣ ꯃꯔꯝꯗꯤ ꯑꯩ ꯆꯠꯊꯣꯔꯛꯄ ꯉꯝꯗ꯭ꯔꯦ ꯑꯩꯒꯤ ꯏꯃꯥꯟꯅꯕꯁꯤꯡ ꯂꯥꯛꯑꯒ ꯌꯨꯝꯗ ꯂꯩꯔꯦ ꯑꯗꯨꯅ ꯑꯩ ꯄꯣꯠꯇꯣ ꯌꯧꯔꯛꯄꯒ ꯆꯤꯛꯀꯟ ꯐ꯭ꯔꯥꯏ ꯔꯥꯏꯁ ꯑꯗꯨꯒ ꯆꯤꯛꯀꯟ ꯂꯣꯂꯤꯄꯣꯞꯇꯣ ꯐꯥꯏꯚ ꯍꯟꯗ꯭ꯔꯦꯠ ꯐꯣꯔ ꯍꯟꯗ꯭ꯔꯦꯠ ꯑꯅꯤꯃꯛꯀꯤ ꯔꯦꯁꯄꯦꯛꯇꯤꯞꯂꯤ ꯑꯗꯨꯃꯥꯏꯅ ꯄꯤꯕꯤꯔꯣ ꯑꯗꯨꯒ ꯌꯧꯔꯛꯄꯒ ꯑꯩ ꯁꯤꯗ ꯌꯨꯝꯗ ꯀꯦꯁ ꯑꯣꯟ ꯗꯤꯂꯤꯚꯔꯤ ꯑꯣꯏꯅ ꯄꯩꯁꯥ ꯄꯤꯖꯔꯒꯦ